ꯁꯤꯁꯦ ꯎꯕꯔ ꯀꯦꯞ ꯑꯣꯏꯕꯤꯔꯕꯥ ꯑꯩꯅ ꯉꯁꯥꯏꯁꯦ ꯁꯤꯗꯒꯤ ꯀꯦꯞ ꯑꯃ ꯕꯨꯛ ꯇꯧꯔꯒ ꯑꯩꯁꯦ ꯃꯤꯇꯤꯡꯒꯤꯗꯃꯛꯇ ꯆꯠꯆꯕꯅꯦꯕ ꯑꯗ ꯀꯦꯞꯁꯦ ꯂꯥꯛꯄ ꯃꯇꯝꯗ ꯃꯇꯝꯖꯨ ꯆꯥꯗꯅ ꯂꯥꯛꯑꯦ ꯃꯇꯝ ꯆꯥꯗꯅ ꯂꯥꯛꯄꯩ ꯃꯇꯝꯗ ꯑꯩꯅ ꯍꯦꯛ ꯆꯪꯕꯒ ꯁꯤꯠꯁꯨ ꯁꯦꯒꯥꯏꯔꯝꯃꯦ ꯑꯗꯨꯒ ꯒꯥꯔꯤꯖꯤꯖꯨ ꯐꯤꯕꯝ ꯌꯥꯝ ꯐꯠꯇꯦꯕꯀꯣ ꯑꯗꯨꯒ ꯑꯩꯅ ꯆꯠꯇꯣꯏꯕ ꯃꯐꯝꯁꯦ ꯃꯤꯇꯤꯡ ꯃꯐꯝꯖꯦ ꯈꯔꯥ ꯂꯥꯞꯄꯦ ꯍꯥꯏꯗꯅ ꯑꯩꯅ ꯍꯥꯟꯅꯗꯒꯤ ꯍꯧꯅꯁꯨ ꯍꯥꯏꯖꯒꯤꯕꯅꯤ ꯑꯗꯨꯒ ꯈꯤꯇꯪ ꯉꯟꯅ ꯂꯥꯛꯄꯤꯅꯕꯖꯨ ꯍꯥꯏꯖꯒꯤꯕꯅꯦꯕ

ꯑꯗꯣ ꯃꯊꯪꯗꯗꯤ ꯑꯗꯨꯒꯨꯝꯕꯁꯦ ꯇꯧꯍꯟꯅꯤꯡꯗꯦꯕ ꯌꯥꯔꯒꯗꯤ ꯃꯤ ꯑꯇꯣꯞꯄ ꯑꯃꯃꯨꯛ ꯇꯣꯉꯛꯇꯣꯏꯅꯤꯅ ꯍꯥꯟꯅ ꯆꯥꯁꯟꯒꯤꯕ ꯃꯤ ꯂꯩꯔꯝꯇꯖꯨ ꯁꯦꯡꯗꯣꯛꯑꯥꯒ ꯂꯥꯛꯄꯤꯔꯗꯤ ꯑꯩꯈꯣꯏꯗꯁꯨ ꯅꯨꯡꯉꯥꯏꯖꯩꯗꯅꯀꯣ ꯑꯗꯣ ꯐꯔꯦ ꯑꯗꯨꯃꯥꯏꯅ ꯑꯗꯨꯁꯨ ꯑꯃꯨꯛ ꯂꯩꯇ꯭ꯔꯦ ꯑꯗꯨꯒꯤ ꯃꯊꯛꯇ ꯑꯃꯨꯛ ꯅꯨꯡꯉꯥꯏꯇ꯭ꯔꯤꯖꯦ ꯀꯩꯅꯣ ꯍꯥꯏ ꯃꯇꯝꯗ ꯀꯥꯔꯁꯨ ꯑꯃꯨꯛ ꯄꯪꯆꯔ ꯑꯃꯨꯛ ꯇꯥ ꯇꯥꯁꯜꯂꯛꯑꯦ ꯊꯦꯡꯅ ꯂꯥꯛꯄꯩ ꯃꯊꯛꯇ ꯀꯥꯔꯖꯨ ꯄꯪꯆꯔ ꯇꯥꯁꯜꯂꯛꯑꯦ ꯑꯗꯣ ꯄꯪꯆꯔ ꯇꯥꯕꯗꯨꯗ ꯁ꯭ꯄꯦꯌꯔ ꯇꯥꯌꯥꯔꯖꯨ ꯌꯥꯎꯔꯝꯗ꯭ꯔꯦ ꯑꯇꯣꯞꯄ ꯇꯥꯌꯥꯔ ꯁꯤꯟꯇꯣꯛꯀꯗꯕꯁꯨ ꯌꯥꯎꯔꯝꯗ꯭ꯔꯦ ꯑꯩꯗꯤ ꯑꯁꯣꯝ ꯃꯤꯇꯤꯡꯗꯗꯤ ꯃꯤꯇꯤꯡꯗꯣ ꯀꯦꯟꯁꯦꯜ ꯇꯧꯕꯒ ꯆꯞ ꯃꯥꯅꯗꯧꯔꯦꯕ ꯂꯣꯏꯅꯃꯛ ꯁꯣꯏꯔꯦꯕ ꯑꯗꯣ ꯑꯩꯒꯤ ꯃꯤꯡ ꯃꯤꯇꯤꯡꯗꯁꯨ ꯑꯩꯒꯤ ꯃꯤꯡꯆꯠꯁꯨ ꯊꯤꯍꯜꯂꯦ ꯑꯩꯖꯦ ꯊꯦꯡꯅꯁꯨ ꯌꯧꯔꯦ ꯍꯥꯏꯗꯤ ꯀꯦꯞꯀꯤ ꯀꯩꯀꯥ ꯃꯌꯥꯝ ꯑꯃ ꯄ꯭ꯔꯣꯕ꯭ꯂꯦꯝ ꯂꯩ ꯍꯥꯏꯕꯒꯤ ꯑꯩꯅ ꯍꯥꯏꯇꯥꯔꯁꯨ ꯃꯤꯉꯣꯟꯗꯁꯨ ꯅꯨꯡꯉꯥꯏꯇ꯭ꯔꯦꯕ ꯃꯤꯇꯤꯡꯖꯦ ꯑꯩꯅ ꯃꯔꯝ ꯑꯣꯏꯔꯒ ꯊꯦꯡꯍꯟꯕꯖꯨ ꯇꯥꯔꯦꯕ ꯑꯗꯣ ꯁꯤꯒꯤ ꯁꯥꯔꯕꯤꯁꯁꯦ ꯌꯥꯝ ꯊꯤꯅ ꯅꯨꯡꯉꯥꯏꯇꯦ ꯑꯩ ꯃꯊꯡꯗꯗꯤ ꯎꯕꯔꯖꯦ ꯑꯃꯨꯛ ꯍꯟꯅ ꯆꯠꯂꯔꯣꯏꯅ ꯈꯜꯂꯦ ꯑꯗꯣ ꯐꯖꯅ ꯁꯤꯁꯦ ꯑꯃꯨꯛꯇ ꯁꯦꯡꯗꯣꯛꯄꯤꯌꯨ ꯑꯗꯨꯒ ꯍꯥꯏꯗꯤ ꯁꯥꯔꯕꯤꯁꯁꯦ ꯍꯦꯟꯅ ꯐꯖꯅꯕ ꯑꯃꯨꯛꯇ ꯁꯦꯝꯕꯤꯌꯣ ꯀꯣ